ꯀꯦꯕ ꯁꯔꯚꯤꯁꯀꯤ ꯗ꯭ꯔꯥꯏꯚꯔ ꯑꯣꯏꯕꯤꯔꯕ꯭ꯔꯥ ꯌꯥꯔꯒꯗꯤ ꯑꯩꯈꯣꯏ ꯃꯣꯔꯦꯗꯒꯤ ꯊꯧꯕꯥꯜ ꯍꯣꯁꯄꯤꯇꯥꯜꯗ ꯆꯠꯀꯗꯧꯕꯅꯤ ꯑꯅꯥꯕꯅꯦ ꯑꯩꯅꯦ ꯑꯩꯈꯣꯏ ꯃꯥꯅꯦ ꯑꯩꯈꯣꯏ ꯕꯥꯅꯦ ꯑꯩꯈꯣꯏ ꯃꯔꯤ ꯆꯠꯀꯗꯧꯕꯅꯤ ꯑꯞ ꯗꯥꯎꯟ ꯆꯠꯇꯧꯕꯅꯤ ꯄꯨꯟꯅ ꯀꯌꯥ ꯆꯪꯗꯣꯏꯅꯣ ꯌꯥꯔꯒꯗꯤ ꯈꯔ ꯊꯨꯅ ꯂꯥꯛꯄꯤꯔꯣ